ꯑꯩꯅ ꯐꯤ ꯑꯃ ꯁꯥꯕ ꯍꯣꯠꯅꯕꯅꯦ ꯑꯗꯣ ꯐꯤꯁꯦ ꯁꯥꯕꯗꯣ ꯑꯗꯣ ꯐꯖꯅꯗꯤ ꯁꯥꯒꯦꯅꯗꯤ ꯇꯧꯖꯕꯅꯦ ꯑꯗꯨꯕꯨ ꯑꯩꯅ ꯍꯥꯏꯗꯤ ꯁꯥꯕꯗꯣ ꯍꯩꯇꯕꯗꯒꯤ ꯁꯣꯏꯈꯔꯦ ꯁꯣꯏꯔꯕꯅꯤꯅ ꯑꯩꯁꯤ ꯆꯨꯝꯊꯣꯛꯅꯤꯡꯉꯥꯏ ꯍꯣꯠꯅꯕ ꯃꯇꯝꯗ ꯑꯩꯈꯣꯏ ꯏꯅꯝꯃꯁꯤꯡ ꯑꯗꯒꯤ ꯑꯩꯈꯣꯏ ꯏꯅꯥꯎꯁꯤꯗꯒꯤ ꯃꯣꯏꯒ ꯌꯥꯟꯅꯔꯒ ꯐꯖꯅ ꯅꯤꯡꯊꯤꯖꯅ ꯑꯗꯨꯗꯒꯤꯗꯤ ꯁꯥꯔꯛꯑꯦ